ꯍꯂꯣ ꯀꯔꯝ ꯇꯧꯔꯤ ꯇꯥꯕ꯭ꯔꯣ ꯑꯁ ꯅꯨꯡꯉꯥꯏꯌꯦ ꯄꯨꯟꯁꯤꯁꯦ ꯎꯝ ꯌꯥꯏꯌꯦ ꯁꯥꯁꯤ ꯀꯔꯤ ꯀꯔꯤ ꯃꯔꯝ ꯂꯩꯒꯦ ꯑꯣ ꯍꯣꯏ ꯑꯣ

ꯑꯣ ꯆꯠꯁꯤꯅꯦ ꯆꯠꯁꯤꯅꯦ ꯄꯥꯎꯔꯩ ꯐꯦꯁꯇꯤꯚꯦꯜꯗꯨ ꯑꯩ ꯆꯠꯕꯨꯗꯤ ꯆꯠꯈ꯭ꯔꯕꯅꯦ ꯑꯗꯨ ꯌꯥꯝ ꯅꯨꯡꯉꯥꯏꯕꯅꯦ ꯃꯈꯣꯏ ꯄꯥꯎꯔꯩ ꯄꯥꯎꯔꯥꯏ ꯅꯠꯇꯦ ꯄꯥꯎꯔꯩ ꯍꯥꯏꯕꯅꯦ ꯈꯨꯟꯗꯨ ꯄꯥꯎꯔꯩ ꯄꯥꯎꯔꯩ ꯃꯈꯣꯏ ꯈꯨꯟꯁꯤ ꯐꯨꯡꯖꯝꯗꯒꯤ ꯑꯅꯧꯕ ꯈꯨꯟ ꯁꯦꯝꯒꯅꯦꯅ ꯍꯣꯡꯂꯒ ꯂꯩꯈ꯭ꯔꯕꯅꯦ ꯐꯨꯡꯖꯝ ꯋꯥꯟ ꯑꯣꯐ ꯗ ꯑꯣꯜꯗꯦꯁ ꯚꯤꯂꯦꯖ ꯏꯟ ꯇꯥꯡꯈꯨꯜꯅꯦ ꯑꯗꯨ ꯀꯣꯁꯃꯣꯁꯁꯤ ꯎꯝ ꯃꯤꯅꯁꯨ ꯃꯤꯅ ꯄ꯭ꯂꯥꯟ ꯇꯧꯕꯅꯦ ꯅꯦꯆꯔꯦꯜꯂꯤꯁꯨ ꯂꯩꯀꯣ ꯑꯗꯨꯒ ꯎꯝ ꯁꯦꯝꯕ ꯃꯐꯝ ꯃꯈꯣꯏꯅ ꯊꯣꯛꯍꯟꯅꯤꯉꯥꯏ ꯃꯐꯝꯁꯤꯡꯗꯨꯗꯤ ꯃꯈꯣꯏꯅ ꯊꯥꯕ ꯑꯗꯨ ꯃꯈꯣꯏꯁꯤ ꯐꯖꯅ ꯐꯖꯅ ꯃꯦꯟꯇꯦꯟ ꯇꯧꯋꯦ ꯃꯈꯣꯏ ꯎꯝ ꯎꯝ ꯎꯝ ꯑꯣꯁꯃꯣꯁꯁꯤ ꯑꯩꯈꯣꯏ

ꯎꯝ ꯄꯥꯎꯔꯩꯁꯦ ꯎꯈ꯭ꯔꯨꯜꯗ ꯑ ꯎꯈ꯭ꯔꯨꯜꯗꯒꯤ ꯆꯠꯂꯗꯤ ꯐꯔꯁ ꯑꯩꯈꯣꯏ ꯈꯨꯟ ꯊꯨꯡꯒꯅꯤ ꯑꯗꯨꯗ ꯐꯨꯡꯆꯝ ꯅꯦꯛꯁ ꯄꯥꯎꯔꯩ ꯑꯗꯨ ꯎꯝ ꯃꯈꯣꯏ ꯐꯥꯏꯚ ꯍꯟꯗ꯭ꯔꯦꯠ ꯊꯥꯎꯁꯦꯁꯅꯤ ꯍꯥꯏ ꯐꯥꯏꯚ ꯑ ꯐꯥꯏꯚ ꯍꯟꯗ꯭ꯔꯦꯠ ꯊꯥꯎꯁꯦꯁꯀꯣ ꯑꯗꯨ ꯎꯝ ꯍꯣꯏ ꯑꯗꯨꯒ ꯃꯈꯣꯏ ꯃꯈꯣꯏ ꯈꯨꯟꯗꯗꯤ ꯕꯦꯞꯇꯤꯁ ꯉꯥꯛꯇꯅꯦ ꯀꯦꯊꯂꯤꯛꯁꯨ ꯂꯩꯍꯟꯗꯦ ꯑꯦꯁꯇꯦꯒꯨꯝꯕꯁꯨ ꯂꯩꯍꯟꯗꯦ ꯍꯣꯏ ꯁꯤꯗ ꯇꯣꯉꯥꯟꯕ ꯃꯤꯁꯟ ꯑꯃꯠꯇꯁꯨ ꯂꯩꯍꯟꯗꯦ ꯃꯈꯣꯏꯗꯀꯣ

ꯍꯣꯏ ꯎꯝ ꯎꯝ ꯍꯣꯏ ꯄꯥꯎꯔꯩꯁꯤ ꯅꯨꯡꯉꯥꯏꯕꯗꯤ ꯅꯨꯡꯉꯥꯏꯕꯅꯤ ꯎꯝ ꯑꯗꯨꯒ ꯑꯣꯛꯇꯣꯕꯔ ꯑꯣꯛꯇꯣꯕꯔ ꯐꯔꯁ ꯋꯤꯛ ꯁꯦꯀꯦꯟ ꯋꯤꯛꯁꯤ ꯑꯗꯨꯃꯥꯏꯗ ꯐꯦꯁꯇꯤꯚꯦꯜꯗꯨꯀꯣ ꯑꯗꯨ ꯃꯊꯛꯇ ꯑꯗꯨꯗ ꯇꯧꯕꯅꯦ ꯀꯣꯁꯃꯣꯁ ꯁꯥꯠꯄꯁꯦꯀꯣ ꯅꯣꯡ ꯃꯔꯛ ꯃꯔꯛꯇꯤ ꯅꯣꯡ ꯇꯧꯕꯨꯗꯤ ꯅꯣꯡꯗꯤ ꯆꯨꯏꯗꯅ ꯑꯗꯨ ꯑꯣꯏꯔꯁꯨ ꯂꯝꯕꯤꯗꯤ ꯕ꯭ꯂꯦꯛ ꯇꯣꯞꯄꯤꯡ ꯑꯣꯏꯕꯅꯤ ꯑꯗꯨꯅ ꯕꯦꯔꯥꯗꯤ ꯂꯩꯇꯕꯅꯦ ꯃꯈꯣꯏ ꯈꯨꯟ ꯆꯠꯄꯁꯤꯗꯤ ꯎꯝ ꯎꯝ ꯍꯣꯏ ꯑꯣꯇꯝ ꯑꯣꯇꯝ ꯍꯥꯏꯕꯗꯣ

ꯎꯝ ꯑꯩꯈꯣꯏ ꯀꯅꯥ ꯀꯅꯥ ꯆꯠꯁꯦ ꯍꯣꯏ ꯍꯣꯏ

ꯑꯗꯨ ꯎꯝ ꯍꯣꯏ ꯑꯗꯨ ꯊꯝꯂꯒꯦꯀꯣ ꯀꯔꯤ ꯍꯥꯏꯕ ꯑꯣ ꯑꯣ ꯁꯚꯦꯟ ꯁꯚꯦꯟ ꯃꯤꯅꯤꯠꯁꯇꯤ ꯁꯨꯈ꯭ꯔ ꯃꯥꯜꯂꯦ ꯑꯗꯨ ꯎꯝ ꯄꯥꯎꯔꯩꯗꯤ ꯏꯁꯤꯡꯗꯤ ꯏꯁꯤꯡꯗꯤ ꯇꯥꯡꯕꯅꯦ ꯄꯥꯎꯔꯩ ꯈꯨꯟꯗꯣ ꯏꯁꯤꯡ ꯍꯣꯏ ꯎꯝ ꯍꯣꯏ ꯍꯣꯏ ꯑꯩꯁꯨ ꯑꯩꯈꯣꯏꯁꯨ ꯃꯈꯣꯏ ꯈꯨꯟ ꯚꯤꯂꯦꯖ ꯚꯤꯂꯦꯖ ꯂꯦꯕꯦꯜꯗ ꯐꯨꯠꯕꯣꯜ ꯇꯣꯔꯅꯥꯃꯦꯟꯁꯨ ꯍꯣꯁ ꯇꯧꯕꯅꯦ ꯄꯥꯎꯔꯩꯁꯦ ꯎꯝ ꯖꯅꯋꯥꯔꯤ ꯑ ꯏꯟꯇꯔ ꯚꯤꯂꯦꯖꯀꯤꯀꯣ ꯑꯣꯄꯟ ꯑꯣꯄꯟ ꯐꯨꯠꯕꯣꯜ ꯇꯣꯔꯅꯥꯃꯦꯟꯒ ꯚꯣꯂꯤꯕꯣꯜ ꯗꯤꯁ ꯏꯌꯥꯔꯗꯨ ꯍꯣꯏ ꯑꯦꯕ꯭ꯔꯤ ꯏꯌꯔ ꯇꯧꯕꯅꯦ ꯗꯤꯁ ꯏꯌꯔꯗꯨ ꯑꯩꯈꯣꯏ ꯈꯨꯟꯁꯨ ꯆꯠꯂꯦ ꯑꯗꯨꯒ ꯃꯥ ꯑꯩꯈꯣꯏ ꯈꯨꯟ ꯐꯥꯏꯅꯦꯜ ꯆꯪꯕꯗꯤ ꯁꯦꯃꯤ ꯐꯥꯏꯅꯦꯜ ꯐꯥꯎ ꯆꯜꯂꯦ ꯎꯝ ꯏꯕ꯭ꯔꯤ ꯏꯌꯔ ꯍꯣꯁ ꯇꯧꯕ ꯄ꯭ꯔꯥꯏꯁꯇꯨ ꯄ꯭ꯔꯥꯏꯁꯇꯤ ꯌꯥꯝꯗꯤ ꯌꯥꯝꯗꯕꯅꯦ ꯐꯣꯔꯇꯤ ꯊꯥꯎꯖꯟꯀꯣ ꯎꯝ ꯑꯩꯈꯣꯏ ꯎꯝ ꯚꯣꯂꯤꯕꯣꯜꯅ ꯇ꯭ꯋꯦꯟꯇꯤ ꯊꯥꯎꯖꯟ ꯑꯣꯏꯕ ꯐꯨꯠꯕꯣꯜꯅ ꯐꯣꯔꯇꯤ ꯊꯥꯎꯖꯟ ꯎꯝ ꯎꯝ ꯑꯩꯈꯣꯏ ꯄꯤꯛꯏꯉꯥꯏꯗꯤ ꯄꯥꯎꯔꯩ ꯈꯨꯟꯖꯥꯁꯤꯡꯁꯨ ꯌꯥꯝ ꯍꯩꯕꯅꯤ ꯚꯣꯂꯤꯕꯣꯜꯗꯣ ꯑꯗꯨꯒ ꯌꯪ ꯏꯁꯇꯔꯁꯤꯗꯤ ꯊꯣꯛꯇꯦ ꯀꯔꯤꯒꯤꯅꯣ ꯍꯥꯟꯅꯗꯤ ꯑꯩꯈꯣꯏ ꯑꯦꯔꯤꯌꯥꯒꯤ ꯇꯣꯔꯅꯥꯃꯦꯟꯗꯁꯨ ꯌꯥꯝ ꯂꯧꯕꯅꯦ ꯃꯈꯣꯏ

ꯍꯣꯏ ꯀꯣꯁꯃꯣꯁꯇꯨꯅ ꯅꯨꯡꯉꯥꯏꯕꯗꯤ ꯅꯨꯡꯉꯥꯏ ꯏꯁꯄꯣꯔꯠꯁ ꯎꯝ ꯑꯧ ꯑꯧ ꯊꯝꯃꯦ ꯗꯤꯁꯇꯦꯟꯁꯁꯤ ꯑꯁ ꯄꯨꯡ ꯑꯃꯗꯤ ꯄꯨꯡ ꯑꯃ ꯈꯔ ꯍꯦꯟꯒꯅꯤ ꯒꯥꯔꯤꯗ ꯆꯠꯄꯗ

ꯉꯝꯕꯗꯤ ꯉꯝꯕꯗꯤ ꯉꯝꯒꯅꯤ ꯑꯗꯨꯕꯨ ꯒꯥꯔꯤ ꯗ꯭ꯔꯥꯏꯚꯔ ꯗ꯭ꯔꯥꯏꯚ ꯇꯧꯕ ꯃꯤꯗꯨꯗꯤ ꯋꯥꯒꯅꯤ ꯃꯤ ꯑꯃꯈꯛ ꯀꯦꯝꯄꯤꯡꯁꯨ ꯇꯧꯕ ꯌꯥꯏ ꯎꯝ ꯍꯣꯏ ꯀꯦꯝꯄꯤꯡ ꯎꯝ ꯀꯦꯝꯄꯤꯡ ꯇꯧꯕꯗꯨꯗꯤ ꯄꯥꯎꯔꯩ ꯆꯠꯄꯗ ꯂꯝꯕꯤ ꯃꯔꯛꯇꯀꯣ ꯀꯦꯝꯄꯤꯡ ꯇꯧꯕ ꯃꯐꯝ ꯌꯥꯝ ꯅꯨꯡꯉꯥꯏꯕ ꯑꯃ ꯂꯩꯕꯅꯦ ꯑꯩꯈꯣꯏ ꯈꯨꯟꯒꯤ ꯂꯝ ꯑꯣꯏꯕꯀꯣ ꯑꯗꯨꯗ ꯅꯪ ꯇꯣꯞ ꯕꯤꯂꯦꯖꯦꯁ ꯎꯕ ꯐꯪꯒꯅꯤ ꯑꯗꯨꯗ ꯀꯦꯝꯄꯤꯡ ꯁꯥꯏꯠꯇꯨꯀꯣ ꯇꯥꯡꯈꯨꯜꯒꯤ ꯇꯣꯞ ꯕꯤꯂꯦꯖ ꯍꯣꯏ ꯍꯣꯏ ꯆꯠꯁꯤ ꯑꯣꯛꯇꯣꯕꯔ ꯐꯔꯁ ꯋꯤꯛꯇꯣ ꯑ ꯏꯁꯀꯦꯗꯨꯜꯗꯣ ꯈꯔ ꯌꯦꯡꯉꯣ ꯅꯪꯒꯤ ꯀꯣꯂꯥꯏꯠ ꯇꯧꯍꯟꯒꯅꯨ ꯑꯣ ꯍꯣꯏ ꯍꯣꯏ ꯍꯣꯏ ꯊꯝꯃꯦ